ꯑꯩꯅ ꯂꯩꯔꯤꯕ ꯖꯒꯥ ꯑꯁꯤ ꯍꯤꯟꯗꯨ ꯂꯩ ꯃꯩꯇꯩ ꯂꯩ ꯈ꯭ꯔꯤꯁꯇ꯭ꯌꯥꯟ ꯂꯩ ꯃꯨꯁꯂꯤꯝ ꯂꯩ ꯑꯗꯨꯕꯨ ꯖꯒꯥ ꯑꯁꯤ ꯆꯤꯡꯅ ꯀꯣꯏꯁꯤꯟꯕ ꯖꯒꯥ ꯃꯐꯝ ꯑꯣꯏꯕꯅꯤꯅ ꯃꯨꯁꯂꯤꯝ ꯃꯩꯇꯩ ꯍꯤꯟꯗꯨꯁꯤꯡꯅ ꯑꯅꯝꯕꯅ ꯇꯝꯄꯥꯛꯀꯤ ꯖꯒꯥꯁꯤꯗ ꯂꯩ ꯑꯗꯨꯒ ꯈ꯭ꯔꯤꯇ꯭ꯌꯥꯟꯒꯤ ꯀꯝꯃꯨꯅꯤꯇꯤꯁꯤꯡꯅ ꯑꯩꯈꯣꯏ ꯇꯝꯄꯥꯛꯀ ꯊꯪꯅꯕ ꯆꯤꯡ ꯍꯥꯏꯇꯥꯔꯦ ꯆꯤꯡꯗ ꯑꯅꯝꯕꯅ ꯑꯗꯨꯝ ꯍꯥꯏꯅ ꯇꯥꯏ